ꯑꯩ ꯑꯍꯥꯛ ꯑꯩꯒꯤ ꯑꯍꯥꯡꯕ ꯃꯇꯝꯗ ꯑꯩ ꯑꯌꯦꯛꯄ ꯂꯥꯏꯁꯤꯡ ꯌꯦꯡꯕ ꯑꯃꯗꯤ ꯇꯤꯚꯤꯗ ꯂꯥꯛꯄ ꯁꯦꯔꯦꯜꯁ ꯅꯠꯇ꯭ꯔꯒ ꯍꯥꯏꯗꯤ ꯃꯣꯚꯤꯁ ꯑꯃꯗ ꯌꯦꯡꯕꯁꯤ ꯑꯩꯒꯤ ꯑꯍꯥꯡꯕ ꯃꯇꯝꯗ ꯇꯧꯋꯤ ꯑꯗꯨꯗꯨꯒ ꯃꯄꯥꯟ ꯊꯣꯛꯂꯛꯑ ꯃꯇꯝꯗꯅ ꯑꯩꯒꯤ ꯒꯥꯔꯗꯦꯅꯤꯡ ꯇꯧꯕ ꯀꯤꯠꯆꯟ ꯒꯥꯔꯗꯦꯅꯤꯡ ꯇꯧꯕ ꯑꯣꯔ ꯐ꯭ꯂꯋꯥꯔ ꯒꯥꯔꯗꯦꯅꯤꯡ ꯇꯧꯕ ꯑꯁꯤꯁꯨ ꯑꯩꯅ ꯄꯥꯝꯖꯕ ꯑꯩꯒꯤ ꯍꯣꯕꯤ ꯑꯃꯅꯤ ꯑꯗꯨꯗꯨꯒ ꯑꯇꯣꯞꯄ ꯑꯃ ꯍꯥꯏ ꯇꯥꯔꯒꯗꯤ ꯑꯩ ꯕꯦꯠꯃꯤꯟꯇꯦꯜ ꯁꯥꯟꯅꯕꯁꯨ ꯄꯥꯝꯃꯤ ꯕꯦꯠꯃꯤꯟꯇꯜ ꯁꯥꯟꯅꯕꯁꯤ ꯑꯩꯒꯤ ꯑꯍꯥꯡꯕ ꯃꯇꯝꯗ ꯅꯨꯡꯗꯤꯟꯒꯤ ꯃꯇꯝꯗꯅ ꯍꯦꯟꯅ ꯅꯝꯅ ꯁꯥꯟꯅꯩ